ꯑꯦꯠꯇꯤꯟ ꯃꯥꯔꯁ ꯅꯥꯏꯟꯇꯤꯟ ꯅꯥꯏꯟꯇꯤ ꯇꯨ ꯐꯣꯔꯇꯤꯟ ꯑꯦꯄ꯭ꯔꯤꯜ ꯇꯨ ꯊꯥꯎꯖꯟ ꯁꯤꯛꯁ ꯁꯦꯀꯦꯟ ꯑꯣꯛꯇꯣꯕ꯭ꯔ ꯇꯨ ꯊꯥꯎꯖꯟ ꯇꯨꯌꯦꯞ ꯐꯥꯏꯚ ꯑꯥꯒ꯭ꯁ ꯇꯨ ꯊꯥꯎꯖꯟ ꯑꯩꯇꯤꯟ ꯁꯕꯦꯟ ꯗꯤꯁꯦꯝꯕ꯭ꯔ ꯇꯨ ꯊꯥꯎꯖꯟ ꯇ꯭ꯋꯦꯟꯇꯤ